ꯀꯣꯂꯣꯝꯒ ꯆꯦꯗꯒꯤ ꯂꯦꯞꯇꯣꯞꯅ ꯂꯦꯞꯇꯣꯞ ꯑꯃꯁꯨꯡ ꯃꯣꯕꯥꯏꯜꯅ ꯍꯦꯟꯅ ꯄꯥꯝꯃꯤ ꯃꯔꯝꯗꯤ ꯍꯧꯈꯤꯕ ꯆꯍꯤ ꯈꯔ ꯑꯁꯤꯗ ꯏꯕ ꯑꯁꯤ ꯍꯣꯡꯂꯛꯂꯤꯕꯒꯤ ꯃꯔꯝꯗꯤ ꯍꯧꯖꯤꯛꯀꯤ ꯃꯇꯝꯗ ꯃꯤꯑꯣꯏꯕ ꯈꯨꯗꯤꯡꯃꯛ ꯊꯕꯛ ꯆꯤꯟꯅꯩ ꯑꯗꯨꯅ ꯈꯨꯠꯅ ꯏꯕꯗ ꯃꯇꯝ ꯌꯥꯝꯅ ꯆꯪꯏ ꯃꯇꯝ ꯌꯥꯝꯅ ꯆꯪꯏ ꯃꯔꯝ ꯑꯁꯤꯅ ꯂꯦꯞꯇꯣꯞ ꯑꯃꯁꯨꯡ ꯃꯣꯕꯥꯏꯜꯗ ꯊꯨꯅ ꯁꯤꯖꯤꯟꯅꯕ ꯉꯝꯃꯛꯄ ꯃꯇꯨꯡ ꯏꯟꯅ ꯑꯩꯈꯣꯏꯅ ꯇꯧꯅꯤꯡꯕ ꯄꯣꯠ ꯈꯨꯗꯤꯡꯃꯛ ꯃꯣꯕꯥꯏꯜ ꯑꯃꯁꯨꯡ ꯂꯦꯞꯇꯣꯞꯇ ꯂꯣꯏꯅ ꯊꯨꯅ ꯍꯦꯟꯅ ꯉꯝꯃꯤ